ꯑꯩꯒꯤ ꯄꯣꯛꯅꯐꯝ ꯂꯝꯗꯝ ꯀꯛꯆꯤꯡꯗꯗꯤ ꯀꯦꯟꯁꯔ ꯍꯥꯔꯠꯀꯤ ꯍꯥꯏꯗꯤ ꯂꯥꯌꯦꯡꯕꯁꯦ ꯁꯤꯒꯤ ꯈꯨꯗꯣꯡꯆꯥꯕꯃꯛꯇꯤ ꯂꯩꯖꯗꯦ ꯑꯗꯨꯕꯨ ꯍꯥꯏꯕꯗꯤ ꯇꯥꯕꯁꯦ ꯍꯥꯏꯗꯤ ꯏꯝꯐꯥꯜꯂꯣꯝꯗꯀꯥꯗꯤ ꯉꯁꯥꯏꯒꯤ ꯕꯕꯤꯅꯥ ꯗꯥꯏꯅꯣꯁꯇꯤꯛ ꯁꯦꯟꯇꯔꯁꯦ ꯍꯥꯏꯅ ꯑꯦ ꯑꯣ ꯑꯤꯏ ꯑꯦꯃꯦꯔꯤꯀꯥ ꯑꯣꯟꯀꯣꯂꯣꯖꯤ ꯏꯟꯁꯇꯤꯇ꯭ꯌꯨꯠꯁꯦ ꯁꯤꯁꯤꯅ ꯍꯟꯗꯛꯇ ꯅꯧꯅ ꯍꯥꯏꯗꯤ ꯀꯦꯟꯁꯔ ꯈꯛꯇꯒꯤ ꯑꯣꯏꯕ ꯂꯥꯏꯌꯦꯡꯕꯒꯤ ꯑꯃ ꯍꯥꯡꯉꯤ ꯍꯥꯏꯅ ꯄꯥꯎꯗꯤ ꯇꯥꯏ ꯑꯗꯨꯕꯨ ꯑꯩꯈꯣꯏ ꯀꯛꯆꯤꯡꯗꯃꯛꯇꯤ ꯍꯧꯖꯤꯛꯀꯤ ꯁꯤꯒꯤ ꯈꯨꯗꯣꯡꯆꯥꯕꯁꯤ ꯐꯪꯗꯦ ꯃꯣꯏꯒꯤꯁꯤ ꯍꯥꯡꯕꯁꯨ ꯍꯧꯕꯗ ꯉꯥꯏꯔꯤꯕꯅꯤꯅ ꯀꯛꯆꯤꯡꯒꯤ ꯅꯠꯇ꯭ꯔꯁꯨ ꯃꯅꯤꯄꯨꯔꯒꯤ ꯁꯨꯝ ꯅꯥꯕꯁꯦ ꯍꯥꯏꯗꯤ ꯃꯐꯝ ꯑꯌꯥꯝꯕꯗ ꯃꯄꯥꯜ ꯂꯝꯗ ꯂꯥꯏꯌꯦꯡꯕꯁꯦ ꯆꯠꯅꯩ ꯁꯨꯝ ꯆꯠꯅꯕ ꯃꯐꯝꯁꯦ ꯗꯦꯜꯂꯤ ꯑꯗꯒꯤ ꯕꯦꯂꯔ ꯃꯨꯝꯕꯥꯏ ꯁꯨꯝꯕꯁꯤꯗꯀꯣ ꯂꯥꯏꯌꯦꯡꯕꯁꯦ ꯑꯌꯥꯝꯕꯅ ꯆꯠꯄꯒꯤ ꯄꯥꯎꯁꯦ ꯌꯥꯝ ꯇꯣꯏꯅ ꯇꯥꯏꯌꯦꯕ ꯑꯗꯨ ꯍꯣꯏ ꯀꯩꯅꯣꯁꯤꯅ ꯗꯥꯏꯂꯥꯏꯁꯤꯁꯀꯤ ꯍꯥꯏꯔꯒꯅ ꯍꯥꯏꯗꯤ ꯑꯩꯈꯣꯏꯒꯤ ꯀꯛꯆꯤꯡꯒꯤ ꯑꯣꯏꯅꯗꯤ ꯑꯅꯤꯃꯛꯇꯤ ꯂꯩꯇ꯭ꯔꯦ ꯑꯗꯨꯕꯨ ꯏꯝꯐꯥꯜꯒꯤꯗꯤ ꯖꯦꯅꯤꯝꯁ ꯍꯣꯁꯄꯤꯇꯥꯜ ꯑꯗꯒꯤ ꯔꯤꯝꯁ ꯁꯤꯖꯥ ꯁꯤꯗꯗꯤ ꯈꯔ ꯑꯗꯨꯝ ꯇꯧꯕ ꯃꯥꯜꯂꯤ ꯀꯛꯆꯤꯡꯗ ꯂꯩꯇꯕꯒꯤ ꯃꯔꯝꯁꯤꯅ ꯀꯩꯒꯤꯅꯣ ꯍꯥꯏꯔꯒ ꯀꯛꯆꯤꯡꯗ ꯂꯩꯔꯤꯕ ꯍꯣꯄꯁꯤꯇꯥꯜꯁꯤꯗꯤ ꯌꯥꯝ ꯆꯥꯎꯕ ꯍꯣꯁꯄꯤꯇꯥꯜ ꯅꯠꯇꯦꯕ ꯍꯦꯜꯠ ꯁꯦꯟꯇꯔ ꯑꯣꯏꯅ ꯑꯗꯒꯤ ꯗꯤꯁꯇ꯭ꯔꯤꯛꯀꯤꯅꯤ ꯍꯥꯏꯔꯒ ꯍꯣꯁꯄꯤꯇꯥꯜꯁꯦ ꯁꯨꯃꯥꯏꯅ ꯍꯥꯏꯗꯤ ꯃꯆꯥꯁꯨ ꯁꯥꯕ ꯍꯧꯒꯠꯂꯛꯄꯗ ꯉꯥꯏꯔꯤꯕ ꯑꯣꯏꯕꯅꯤꯅ ꯁꯤꯒꯤ ꯆꯞꯆꯥꯕꯤ ꯈꯨꯗꯣꯡꯆꯥꯕꯗꯤ ꯂꯩꯇꯦ